ꯎꯝ ꯍꯜꯂꯣ ꯑꯣ ꯁꯤ ꯀꯅꯥꯔꯥ ꯎꯝ ꯊꯨꯡꯉꯥꯏꯔꯤꯡꯔꯣ ꯍꯜꯂꯣ ꯁꯤ ꯊꯨꯝꯉꯥꯏꯔꯤꯡꯔꯣ ꯑꯥ ꯑꯣ ꯑꯗꯨ ꯅꯍꯥꯟ ꯏꯕꯥꯅꯤꯅ ꯇ꯭ꯔꯦꯅꯤꯡ ꯁꯦꯁꯁꯟ ꯂꯧꯈꯤꯕꯗꯣ ꯅꯪ ꯑꯗꯨꯝ ꯄ꯭ꯔꯣꯁꯦꯁ ꯆꯠꯊꯔꯤꯕ꯭ꯔꯥ ꯑꯦꯛꯁꯔꯁꯥꯏꯖ ꯑꯦꯛꯁꯔꯁꯥꯏꯖ ꯑꯗꯨ ꯑꯩꯈꯣꯏ ꯑꯩꯈꯣꯏꯒꯤ ꯁꯦꯁꯟꯗꯨ ꯑꯗꯨꯝ ꯆꯠꯊꯔꯤꯌꯦꯀꯣ ꯅꯪꯒꯤ ꯍꯛꯆꯥꯡꯗ ꯑꯅꯥꯕ ꯑꯋꯥꯕꯒꯨꯝꯕꯗꯤ ꯍꯧꯖꯤꯛ ꯐꯥꯎꯕꯗꯤ ꯂꯩꯇꯦꯀꯣ ꯎꯝ ꯍꯣꯏ ꯍꯣꯏ ꯑꯗꯨ ꯅꯪꯒꯤ ꯃꯈꯣꯟꯗꯨ ꯇꯥꯏ ꯁꯤꯗ ꯇꯞꯅ ꯉꯥꯡꯉꯣ ꯎꯝ ꯑꯗꯨ ꯀꯩꯅꯣꯃꯅꯦ ꯅꯣꯏꯒꯤ ꯗꯥꯏꯠ ꯀꯨꯝꯕꯗꯁꯨ ꯑꯩꯅ ꯈꯔ ꯏꯟꯀ꯭ꯋꯥꯔ ꯇꯧꯕꯤꯅꯤꯡꯕꯀꯣ ꯗꯥꯏꯠ ꯅꯪ ꯗꯥꯏꯠ ꯀꯔꯤ ꯀꯔꯤ ꯍꯧꯖꯤꯛ ꯀꯥꯟ ꯂꯥꯏꯛ ꯑꯦꯂꯣꯡ ꯋꯤꯠ ꯌꯣꯔ ꯇ꯭ꯔꯦꯅꯤꯡ ꯇ꯭ꯔꯦꯅꯤꯡꯒ ꯌꯥꯎꯔꯒꯅ ꯅꯪꯒꯤ ꯗꯥꯏꯠ ꯀꯔꯤ ꯀꯔꯤ ꯇꯧꯕ꯭ꯔꯥ ꯗꯥꯏꯠ ꯗꯥꯏꯠꯇꯨꯁꯨ ꯈꯔ ꯍꯦꯜꯗꯤ ꯃꯦꯟꯇꯦꯟ ꯇꯧꯋꯣꯀꯣ ꯑꯗꯨ ꯀꯔꯤ ꯀꯔꯤ ꯆꯥꯔꯒ ꯂꯩꯕ꯭ꯔꯥ ꯅꯪꯒꯤ ꯗꯥꯏꯠꯇ

ꯍꯜꯂꯣ ꯎꯝ ꯅꯪꯒꯤ ꯗꯥꯏꯠꯇ ꯅꯪ ꯀꯔꯤ ꯀꯔꯤ ꯆꯥꯔ ꯂꯩꯕ꯭ꯔꯥ

ꯎꯝ ꯍꯣꯏ ꯑꯥ ꯍꯣꯏ ꯍꯣꯏ ꯑꯗꯨꯃꯥꯏꯅ ꯑꯥ ꯆꯥꯕꯤꯌꯣ ꯅꯪꯒꯤ ꯗꯥꯏꯠ ꯅꯪꯒꯤ ꯍꯦꯜꯠꯇꯨ ꯃꯦꯟꯇꯦꯟ ꯇꯧꯅꯤꯡꯉꯥꯏ ꯍꯥꯏꯕꯗꯨ ꯅꯪ ꯇ꯭ꯔꯦꯅꯤꯡꯗꯣ ꯌꯥꯝ ꯍꯦꯕꯤ ꯑꯣꯏꯔꯒ ꯇꯧꯔꯒ ꯅꯪ ꯗꯥꯏꯠ ꯆꯥꯗ꯭ꯔꯗꯤ ꯅꯪꯒꯤ ꯍꯛꯆꯥꯡꯗ ꯁꯣꯛꯀꯅꯦꯕꯀꯣ ꯑꯗꯨꯒꯤ

ꯂꯤꯇꯔ ꯑꯃ ꯂꯤꯇꯔ ꯑꯃ ꯑꯦꯠꯂꯤꯇꯤꯛꯁꯀꯤꯗꯤ ꯑꯦꯠꯂꯤꯇꯤꯛꯈꯣꯏꯒꯤꯗꯤ ꯂꯤꯇꯔ ꯑꯃꯗꯤ ꯈꯔ ꯋꯥꯇꯀꯅꯤ ꯑꯗꯨ ꯏꯁꯤꯡꯁꯨ ꯅꯪ ꯎꯝ ꯑꯃꯥꯎꯠꯗꯣ ꯆꯞ ꯆꯥꯅ ꯑꯁꯤꯗꯤ ꯂꯤꯇꯔ ꯃꯔꯤ ꯃꯉꯥꯒꯨꯝꯕꯗꯤꯀꯣ ꯑꯗꯨꯝ ꯅꯣꯔꯃꯦꯜ ꯑꯩꯈꯣꯏ ꯑꯦꯊꯂꯦꯇꯤꯛ ꯑꯣꯏꯗꯕ ꯃꯤꯒꯤꯗꯤ ꯖꯁ ꯇꯨ ꯂꯤꯇꯔꯅꯁꯨ ꯀꯣꯟꯅꯩꯌꯦꯕꯀꯣ ꯑꯗꯨ ꯑꯣꯏꯔꯁꯨ ꯅꯣꯏꯒꯤꯗꯤ ꯑꯦꯊꯂꯤꯇꯤꯛ ꯑꯣꯏꯕꯅꯤꯅ ꯍꯨꯃꯥꯡꯒꯨꯝꯕꯁꯨ ꯌꯥꯝ ꯊꯣꯛꯄꯅꯤꯅ ꯂꯤꯇꯔ ꯃꯔꯤ ꯃꯉꯥꯒꯨꯝꯕꯗꯤ ꯑꯗꯨꯝ ꯅꯨꯡꯇꯤꯒꯤ ꯊꯛꯄꯤꯌꯣꯀꯣ ꯎꯝ ꯌꯥꯔꯦ ꯁꯥꯟꯅꯕ ꯁꯥꯟꯅꯕ ꯆꯠꯄꯗꯣ ꯑꯗꯨꯝ ꯁꯦꯁꯟꯗꯣ ꯅꯪꯒꯤ ꯃꯇꯝꯗꯣ ꯆꯞ ꯆꯥꯅ ꯂꯥꯏꯛ ꯅꯪ ꯄꯨꯡ ꯑꯍꯨꯝꯗꯒꯤ ꯄꯨꯡ ꯃꯔꯤ ꯐꯥꯎꯕ ꯅꯪ ꯑꯗꯨꯃꯥꯏꯅ ꯁꯥꯟꯅꯔ ꯂꯩꯔꯗꯤ ꯑꯗꯨꯒꯤ ꯇꯥꯏꯃꯤꯡꯗꯨ ꯐꯣꯂꯣ ꯇꯧꯋꯣꯕ ꯎꯝ ꯑꯗꯨꯒꯤ ꯐꯣꯂꯣꯗꯣ ꯀꯟꯁꯤꯁꯇꯦꯟ ꯑꯣꯏꯅ ꯊꯝꯃꯣ ꯅꯨꯡꯇꯤ ꯑꯗꯨꯝ ꯐꯣꯂꯣ ꯇꯧꯋꯣꯀꯣ ꯎꯝ ꯍꯣꯏ ꯍꯣꯏ ꯆꯣ ꯆꯣ